ꯑꯦ ꯍꯜꯂꯣ ꯍꯜꯂꯣ ꯅꯣꯏꯁꯦ ꯍꯣꯝ ꯗꯦꯂꯤꯕꯔꯤ ꯀꯩꯅꯣ ꯄꯥꯏꯕꯁꯤꯡꯗꯨ ꯅꯠꯇ꯭ꯔ ꯑꯗꯣ ꯄꯣꯠꯇꯣ ꯍꯣꯝ ꯗꯦꯂꯤꯕꯔꯤ ꯇꯧꯕ ꯃꯇꯨꯡꯗ ꯄꯩꯁꯥꯗꯣ ꯄꯤꯒꯦ ꯑꯗꯨ ꯌꯥꯒꯗ꯭ꯔ ꯍꯥꯏꯅ ꯍꯪꯒꯦ ꯇꯧꯕꯅꯦ ꯑꯗꯣ ꯅꯣꯏ ꯑꯣꯀꯦ ꯑꯣꯀꯦ ꯊꯦꯡꯀ꯭ꯌꯨ ꯑꯗꯣ ꯅꯣꯏꯒꯤꯗꯣ ꯀꯔꯤ ꯄꯣꯠ ꯆꯩ ꯀꯔꯤ ꯀꯔꯤ ꯑꯐꯕ ꯂꯩꯕꯖꯥꯠꯂ ꯑꯇꯩꯁꯨ ꯀꯔꯝ ꯀꯔꯝꯕ ꯗꯤꯂꯤꯕꯔꯤ ꯇꯧꯕ꯭ꯔ ꯅꯠꯇ꯭ꯔꯒ ꯑꯗꯨꯒ ꯑꯣ ꯍꯣꯏ ꯑꯗꯨ ꯑꯗꯨꯗꯤ ꯀꯔꯤꯒꯨꯝꯕ ꯄꯣꯠ ꯆꯩꯗꯣ ꯅꯣꯏꯅ ꯗꯦꯂꯤꯕꯔꯤ ꯇꯧꯔꯛꯄ ꯃꯇꯝꯗ ꯑꯩꯅ ꯄꯥꯝꯗ꯭ꯔꯗꯤ ꯂꯧꯗꯕꯗꯨꯁꯨ ꯌꯥꯕ ꯅꯠꯇ꯭ꯔ ꯑꯣ ꯔꯤꯇꯟ ꯇꯧꯕ ꯌꯥꯏꯑꯦꯕꯀꯣ ꯑꯗꯨꯗꯤ ꯅꯣꯏꯁꯦ ꯅꯣꯏꯁꯦ ꯀꯝꯄꯅꯤ ꯅꯣꯏ ꯀꯝꯄꯅꯤꯁꯦ ꯀꯔꯤ ꯀꯔꯤ ꯄꯣꯠ ꯆꯩꯗꯤ ꯑꯗꯨꯝ ꯃꯦꯇꯔꯦꯜ ꯀꯩꯅꯣ ꯆꯥꯛꯁꯪꯒꯤ ꯄꯣꯠ ꯆꯩꯒꯨꯝꯕꯁꯨ ꯑꯗꯨꯝ ꯐꯪꯕ ꯌꯥꯕ꯭ꯔꯣ ꯅꯠꯇ꯭ꯔꯒ ꯗ꯭ꯔꯦꯁ ꯑꯣ ꯀꯤꯆꯟ ꯀꯤꯆꯟꯒꯤꯗꯤ ꯌꯥꯎꯗ꯭ꯔꯦꯕꯀꯣ ꯑꯁ ꯑꯗꯨ ꯌꯥꯎꯔꯗꯤ ꯑꯩ ꯑꯄꯥꯝꯕ ꯈꯔ ꯍꯥꯏꯒꯦ ꯇꯧꯕ ꯎꯝ ꯑꯣ ꯑꯗꯨꯗꯤꯀꯣ ꯅꯣꯏ ꯗ꯭ꯔꯦꯁ ꯉꯥꯛꯇꯪ ꯑꯣꯏꯔꯗꯤ ꯕꯦꯕꯤ ꯁꯨꯋꯤꯠ ꯀꯨꯝꯕꯁꯨ ꯑꯗꯨꯝ ꯐꯪꯕ ꯌꯥꯒꯅꯤꯀꯣ ꯑꯣ ꯑꯗꯣ ꯀꯩꯅꯣ ꯑꯍꯟꯒꯤꯁꯨ ꯑꯗꯣꯝ ꯐꯣꯔꯛꯀꯨꯝꯕ ꯀꯨꯔꯇꯤꯒꯨꯝꯕꯁꯨ ꯑꯗꯨꯝ ꯐꯪꯕ ꯌꯥꯒꯅꯤꯀꯣ ꯑꯣ ꯑꯗꯨ ꯖꯔꯁꯤꯒꯨꯝꯕꯁꯨ ꯈꯔ ꯐꯖꯕ ꯀ꯭ꯋꯥꯂꯤꯇꯤ ꯈꯔ ꯐꯖꯕ ꯐꯤꯗꯣ ꯈꯔ ꯍꯣꯡꯕ ꯎꯝ ꯑꯣ ꯑꯗꯨꯗꯤ ꯑꯗꯨꯗꯤ ꯖꯔꯁꯤꯒꯨꯝꯕꯗꯨꯁꯨ ꯍꯧꯖꯤꯛ ꯅꯤꯡꯊꯝꯊꯥ ꯂꯥꯛꯑꯅꯦꯕꯀꯣ ꯑꯗꯨꯅ ꯖꯔꯁꯤꯁꯤꯡꯗꯨꯁꯨ ꯑꯩ ꯄꯥꯝꯕꯅꯦꯕ ꯑꯗꯨꯅ ꯋꯦꯕꯁꯥꯏꯠꯇꯨꯗ ꯌꯦꯡꯉꯒ ꯃꯊꯪ ꯃꯊꯪ ꯃꯊꯪ ꯌꯦꯡꯂꯛꯀꯦ ꯇꯧꯔꯛꯀꯦ ꯑꯗꯨꯒ ꯎꯝ ꯍꯣꯏ ꯑꯗꯣ ꯑꯩꯈꯣꯏꯗꯤꯀꯣ ꯀꯥꯁꯇꯥꯝꯃꯔ ꯀꯩꯅꯣ ꯇꯧꯕꯅꯤꯅ ꯀꯥꯁꯇꯥꯝꯃꯔꯅꯤꯅ ꯀꯣ ꯈꯔ ꯑꯥ ꯀꯩꯅꯣ ꯑꯗꯨꯝ ꯇꯣꯏꯅ ꯇꯧꯔꯛꯑꯗꯤ ꯇꯣꯏꯅ ꯇꯧꯔꯛꯑꯗꯤ ꯑꯗꯨꯝ ꯀꯝꯃꯤꯁꯟꯁꯨ ꯑꯗꯨꯝ ꯐꯪꯒꯗ꯭ꯔꯣ ꯎꯝ ꯍꯣꯏ ꯑꯁ ꯑꯗꯨꯒꯨꯝꯕ ꯀꯝꯃꯤꯁꯟꯁꯤꯡꯗꯨꯁꯨ ꯐꯪꯉꯗꯤ ꯍꯦꯟꯅꯁꯨ ꯀꯁꯇꯃꯔ ꯅꯣꯏ ꯀꯁꯇꯃꯔ ꯃꯤ ꯌꯥꯝ ꯐꯪꯒꯗꯕꯅꯦꯕ ꯑꯁ ꯅꯨꯡꯉꯥꯏꯕꯩ ꯅꯪꯒ ꯋꯥꯔꯤ ꯁꯥꯟꯅꯕꯁꯤꯗꯤ ꯋꯥꯈꯜ ꯌꯥꯝ ꯅꯨꯡꯉꯥꯏꯑꯦ ꯑꯥ ꯑꯗꯨꯅ ꯍꯣꯏ ꯒꯨꯠ ꯅꯥꯏꯠ ꯑꯣꯏꯔꯁꯦ